ꯂꯥꯏꯆꯠ ꯑꯁꯤꯅ ꯑꯩꯈꯣꯏꯒꯤ ꯇꯦꯛꯅꯣꯂꯣꯖꯤꯁꯤ ꯆꯥꯎꯈꯠꯂꯛꯄꯒꯤ ꯃꯇꯨꯡ ꯏꯟꯅ ꯌꯨꯝ ꯌꯨꯝꯗ ꯑꯣꯟꯂꯥꯏꯟ ꯀ꯭ꯂꯥꯁ ꯇꯧꯕ ꯑꯁꯤ ꯆꯠꯅꯕꯤ ꯌꯨꯝꯗꯒꯤ ꯊꯣꯛꯇ꯭ꯔꯒꯁꯨ ꯑꯣꯟꯂꯥꯏꯟ ꯀ꯭ꯂꯥꯁ ꯇꯧꯕ ꯑꯗꯨꯝ ꯄꯥꯡꯊꯣꯛꯄ ꯌꯥꯏ ꯑꯗꯨ ꯐꯣꯟ ꯄꯥꯏꯕ ꯍꯩꯒꯠꯂꯛꯑꯕꯅꯤꯅ ꯑꯉꯥꯡꯁꯤꯡ ꯑꯁꯤꯅ ꯐꯣꯟꯗ ꯑꯦꯗꯤꯛ ꯆꯨꯕ ꯑꯁꯤꯁꯤꯡ ꯑꯁꯤꯅ ꯑꯉꯥꯡ ꯀꯌꯥ ꯃꯥꯡꯍꯟꯕꯒꯤ ꯃꯆꯥꯛ ꯑꯃ ꯑꯣꯏꯍꯜꯂꯤ